ꯎꯇꯤ ꯊꯣꯡꯕꯁꯦ ꯑꯩ ꯑꯍꯥꯟꯕꯗꯗꯤ ꯀꯣ ꯎꯇꯤ ꯊꯣꯡꯕꯁꯦ ꯏꯁꯥꯅꯁꯨ ꯌꯥꯝ ꯄꯥꯝꯖꯩ ꯑꯗꯣ ꯎꯇꯤ ꯊꯣꯡꯕꯁꯦ ꯍꯩꯔꯛꯇꯦꯕ ꯀꯃꯥꯏꯅ ꯀꯅꯥ ꯇꯥꯛꯍꯟꯁꯤ ꯀꯃꯥꯏ ꯇꯧꯁꯤꯒꯦꯒꯥꯏꯅ ꯊꯣꯡꯉꯨꯒ ꯄꯤꯔꯛ ꯀꯥꯟꯗ ꯍꯩꯇꯗꯅ ꯇꯧꯋꯦꯕ ꯑꯗꯣ ꯑꯩꯁꯦ ꯑꯍꯜ ꯃꯈꯩꯗ ꯍꯪꯉꯒ ꯑꯩꯈꯣꯏ ꯏꯆꯦ ꯀꯩꯍꯣꯏꯗ ꯍꯪꯉꯒ ꯑꯩꯁꯦ ꯎꯇꯤ ꯊꯣꯡꯕꯁꯦ ꯇꯝꯃꯦ ꯑꯗꯣ ꯇꯝꯃ ꯇꯝꯗꯁꯨ ꯌꯥꯝꯅ ꯀꯩ ꯍꯥꯏꯅꯤ ꯑꯩꯉꯣꯟꯗ ꯂꯨꯅꯁꯨ ꯊꯣꯛꯈꯤ ꯍꯥꯏꯗꯤ ꯍꯩꯇꯕ ꯄꯣꯠ ꯑꯃ ꯇꯝꯃꯛꯄꯅꯤꯅ ꯑꯁ ꯑꯩ ꯊꯣꯡꯉꯤꯁꯤꯕꯨ ꯍꯥꯎꯔꯔꯣꯏꯗ꯭ꯔꯥ ꯀꯃꯥꯏꯅ ꯇꯧꯗꯣꯏꯅꯣꯀꯥꯏꯅ ꯈꯟꯕ ꯑꯗꯨꯇꯥꯔꯁꯨ ꯃꯣꯏꯅ ꯐꯖꯅ ꯑꯩꯉꯣꯟꯗ ꯇꯥꯛꯑꯦ ꯇꯥꯛꯑ ꯃꯇꯨꯡꯗ ꯑꯩꯅ ꯑꯗꯨꯃꯥꯏꯅ ꯇꯧꯔꯒ ꯎꯇꯤꯁꯦ ꯊꯣꯡꯉꯦꯕ ꯀꯣ ꯑꯗꯨ ꯎꯇꯤ ꯊꯣꯡꯉꯦ ꯑꯗꯣ ꯃꯆꯟ ꯃꯈꯩꯁꯦ ꯑꯗꯨꯝ ꯐꯖꯅ ꯊꯥꯛꯑꯦ ꯃꯣꯏꯅ ꯇꯥꯛꯂꯛꯄꯒꯤ ꯃꯇꯨꯡꯏꯟꯅ ꯊꯥꯛꯑꯣ ꯍꯥꯏꯕ ꯈꯣꯠꯄ ꯃꯇꯥꯡ ꯃꯇꯝ ꯆꯥꯅ ꯑꯗꯨꯝ ꯊꯥꯛꯑꯒ ꯑꯗꯨꯃꯥꯏꯅ ꯇꯧꯔꯒ ꯎꯇꯤ ꯊꯣꯡꯕꯁꯦ ꯑꯩ ꯇꯝꯃꯦꯕ ꯑꯗꯣ ꯑꯗꯨꯝꯁꯨ ꯍꯩꯈꯤ ꯑꯗꯣ ꯑꯍꯥꯟꯕ ꯍꯩꯇ꯭ꯔꯤꯀꯥꯟꯗꯗꯤ ꯑꯩꯉꯣꯟꯗꯁꯨ ꯁꯨꯝ ꯀꯩ ꯍꯥꯏꯇꯥꯔꯦ ꯄꯥꯈꯠꯄꯗꯣ ꯁꯤꯒꯤ ꯌꯦꯟꯁꯥꯡꯁꯤ ꯊꯣꯡꯉꯨꯔꯒ ꯍꯥꯎꯔꯝꯗ꯭ꯔꯗꯤ ꯑꯗꯩ ꯃꯣꯏꯅ ꯇꯥꯛꯂꯛꯑꯒꯁꯨ ꯀꯩ ꯍꯥꯏꯅꯤ ꯍꯥꯟꯅ ꯍꯩꯕ ꯄꯣꯠꯅꯠꯇꯃꯤꯅ ꯑꯅꯤ ꯑꯍꯨꯝꯂꯛ ꯁꯨꯝ ꯇꯧꯈꯤꯕ ꯄꯣꯠ ꯑꯣꯏꯔꯗꯤ ꯐꯗꯧꯕ ꯑꯍꯥꯟꯕ ꯍꯩꯇꯃꯤꯅ ꯑꯩꯉꯣꯟꯗ ꯌꯥꯝ ꯂꯨꯅꯁꯨ ꯊꯣꯛꯈꯤꯑꯕ ꯀꯣ ꯑꯗꯨꯒ ꯃꯑꯣꯡꯗꯨ ꯃꯣꯏꯅ ꯐꯖꯅ ꯇꯥꯛꯂꯛꯄ ꯃꯇꯝꯗꯗꯤ ꯑꯗꯨꯒꯤ ꯄꯣꯠꯇꯨ ꯆꯞ ꯃꯥꯟꯅꯅ ꯑꯩꯅ ꯇꯧꯔꯒ ꯎꯇꯤꯁꯦ ꯊꯣꯡ ꯃꯇꯝꯗꯗꯤ ꯌꯥꯝꯅꯁꯨ ꯍꯥꯎꯔꯝꯃꯦ ꯑꯗꯣ ꯑꯗꯨ ꯍꯧꯖꯤꯛꯇꯤ ꯑꯗꯨꯝ ꯐꯖꯅ ꯍꯩꯔꯦ ꯇꯥꯛ ꯐꯖꯅ ꯂꯧꯁꯤꯜꯂꯒ ꯐꯖꯅ ꯊꯣꯡꯕ ꯈꯣꯠꯄꯗꯨ ꯐꯖꯅ ꯍꯩꯔꯕꯅꯤꯅ ꯎꯇꯤ ꯊꯣꯡꯕ ꯍꯩꯔꯃꯤꯅ ꯑꯩꯅ ꯃꯤ ꯑꯝꯗꯁꯨ ꯑꯗꯨꯝ ꯇꯥꯛꯊꯣꯛꯄ ꯃꯇꯝꯗꯁꯨ ꯑꯗꯨꯝ ꯐꯖꯅ ꯍꯩꯔꯅꯤ ꯎꯇꯤꯒꯤ ꯃꯔꯝꯗꯗꯤ